ꯑꯩꯍꯥꯛꯀꯤ ꯈꯨꯡꯒꯪꯗ ꯈꯅꯥꯎ ꯅꯥꯕ ꯐꯍꯟꯅꯕ ꯂꯥꯏꯌꯦꯡꯕꯒꯤ ꯃꯑꯣꯡ ꯑꯗꯨꯗꯤ ꯏꯁꯤꯡ ꯑꯁꯥꯕꯗ ꯊꯨꯝ ꯍꯥꯞꯄꯒ ꯈꯅꯥꯎ ꯇꯦꯡꯕ ꯁꯤꯡꯒ ꯈꯣꯍꯤꯒ ꯊꯛꯄ ꯁꯤꯡ ꯎꯝꯕ ꯈꯣꯏꯍꯤꯒ ꯇꯨꯜꯁꯤꯒ ꯊꯛꯄ ꯑꯁꯤꯅꯆꯤꯡꯕ ꯑꯩꯈꯣꯏꯒꯤ ꯈꯨꯡꯒꯪꯗ ꯑꯅꯥ ꯂꯥꯏꯌꯦꯡꯕꯒꯤ ꯊꯑꯣꯡ ꯆꯠꯊꯔꯤ